ꯑꯥ

ꯑꯥ ꯑꯥ ꯑꯥ ꯍꯣꯏ ꯍꯣꯏ ꯑꯥ ꯑꯩꯗꯣ ꯑꯉꯥꯡ ꯄꯨꯔꯒ ꯑꯗꯨꯝ ꯂꯥꯛꯑꯒꯦꯕꯀꯣ ꯑꯗꯨꯒ ꯃꯥꯒꯤ ꯐꯨꯔꯤꯠ ꯀꯥ ꯈꯨꯡꯒꯥꯎꯒꯗꯣ ꯑꯗꯣ ꯃꯣꯏ ꯑꯅꯤꯒꯤ ꯂꯩꯒꯦꯅ ꯇꯧꯕꯅꯦꯕ ꯑꯉꯥꯡꯒꯤ ꯐꯨꯔꯤꯠ ꯈꯨꯡꯒꯥꯎ ꯃꯣꯏ ꯑꯃꯃꯝ ꯂꯩꯒꯦ ꯂꯥꯛꯄꯅꯦꯕ

ꯑꯥ

ꯎꯝ

ꯎꯝ ꯑꯥ ꯃꯣꯏ ꯑꯃꯅ ꯆꯍꯤ ꯇꯔꯥ ꯇꯔꯦꯠꯃꯨꯛ ꯁꯨꯔꯦ ꯑꯃꯅ ꯆꯍꯤ ꯇꯔꯥ ꯃꯉꯥꯃꯨꯛ ꯁꯨꯔꯦ ꯑꯗꯣ ꯃꯣꯏ ꯑꯅꯤꯗꯣ ꯀꯩꯅꯣꯅ ꯑꯃ ꯑꯉꯥꯡ ꯆꯍꯤ ꯇꯔꯥ ꯇꯔꯦꯠ ꯁꯨꯕꯁꯦ ꯑꯁꯤꯒꯤꯁꯤꯅ ꯊꯥꯔꯇꯤ ꯐꯣꯔ ꯀꯣꯜꯂꯦꯀꯣ ꯑꯗꯨꯒ ꯇꯔꯥ ꯃꯉꯥ ꯁꯨꯕꯁꯤꯅ ꯊꯥꯔꯇꯤ ꯃꯨꯛꯀꯤ ꯈ꯭ꯋꯥꯡ ꯀꯣꯜꯂꯤ ꯑꯗꯣ ꯃꯣꯏ ꯑꯅꯤꯗꯨ ꯄꯨꯔꯒ ꯂꯥꯛꯑꯒꯅꯦ ꯑꯆꯥꯕꯗꯨ ꯑꯗꯨꯝ ꯌꯦꯡꯉꯒ ꯃꯣꯏ ꯑꯅꯤꯅꯁꯨ ꯄꯥꯝꯒꯗꯕ ꯑꯗꯒꯤ ꯈꯤꯇꯪꯁꯨ ꯐꯒꯗꯕ ꯌꯦꯡꯉꯒꯅꯦ ꯑꯗꯨꯝ ꯂꯩꯔꯒꯦ

ꯑꯥ

ꯎꯝ

ꯉꯁꯤ ꯉꯁꯤ ꯑꯗꯨꯝ ꯂꯥꯛꯑꯒꯦ ꯉꯁꯤ ꯑꯗꯨꯝ ꯂꯥꯛꯑꯒꯅꯦ ꯍꯧꯖꯤꯛ ꯉꯟꯁꯨ ꯉꯟꯂꯤꯕꯅꯤꯅꯅꯦꯕꯀꯣ ꯑꯗꯨꯝ ꯄꯨꯔꯒ ꯂꯥꯛꯥꯒꯦ ꯑꯥ

ꯍꯣꯏ ꯍꯣꯏ